ꯚꯥꯔꯠꯀꯤ ꯂꯩꯉꯥꯛꯄꯒꯤ ꯃꯑꯣꯡꯁꯦ ꯏꯁꯥꯗ ꯐꯥꯎꯖꯕꯗ ꯑꯄꯦꯟ ꯄꯦꯟꯗ ꯌꯥꯝꯅ ꯂꯩ ꯑꯩꯈꯣꯏꯒꯤ ꯄꯨꯟꯁꯤ ꯃꯍꯤꯡꯗ ꯊꯣꯛꯇ꯭ꯔꯕꯁꯨ ꯌꯥꯕ ꯈꯨꯗꯣꯡꯊꯤꯕ ꯃꯌꯥꯝ ꯑꯃ ꯊꯣꯛꯂꯤ ꯑꯗꯨꯝ ꯃꯇꯝ ꯃꯇꯝꯒꯤ ꯑꯋꯥ ꯑꯅꯥ ꯌꯥꯝ ꯊꯦꯡꯅꯔꯤ ꯏꯁꯥꯗ ꯑꯃꯁꯨꯡ ꯃꯤ ꯑꯇꯣꯞꯄꯗ ꯏꯄꯥꯎꯗ ꯇꯥꯔꯤ ꯎꯔꯤ ꯑꯩꯈꯣꯏꯒꯤ ꯃꯅꯤꯄꯨꯔꯗꯁꯨ ꯍꯧꯖꯤꯛ ꯏꯔꯥꯡ ꯊꯣꯛꯄ ꯑꯁꯤ ꯂꯩꯉꯥꯛꯅ ꯂꯣꯏꯁꯤꯟꯕꯤꯒꯦ ꯍꯥꯏꯔꯗꯤ ꯂꯣꯏꯁꯤꯟꯕꯤꯕ ꯌꯥꯔꯕꯅꯤ ꯂꯣꯏꯁꯤꯟꯕꯤꯗꯅ ꯂꯩꯔꯤ ꯃꯤ ꯃꯌꯥꯝ ꯑꯃ ꯃꯌꯨꯝ ꯃꯀꯩ ꯐꯥꯎꯕ ꯃꯥꯡ ꯇꯥꯛꯈ꯭ꯔꯦ ꯑꯩꯈꯣꯏꯒꯤ ꯃꯤꯍꯨꯠ ꯈꯜꯂꯦ ꯍꯥꯏꯕꯁꯨ ꯃꯁꯤꯡꯗ ꯆꯠꯄꯅ ꯈꯜꯂꯤꯕ ꯂꯨꯆꯤꯡꯕꯁꯤꯡ ꯑꯗꯨꯗꯤ ꯑꯩꯈꯣꯏꯒꯤ ꯑꯄꯥꯝꯕ ꯑꯅꯤꯡꯕ ꯁꯥꯐꯒꯗꯕ ꯏꯇꯧ ꯇꯧꯔꯛꯇ꯭ꯔꯤ ꯏꯁꯥꯒꯤ ꯑꯣꯏꯅꯗꯤ ꯂꯩꯉꯥꯛꯂꯣꯏꯒꯤ ꯄꯥꯔꯇꯤ ꯑꯁꯤ ꯅꯦꯁꯅꯦꯜ ꯄꯥꯔꯇꯤ ꯃꯍꯨꯠꯇ ꯏꯁꯥꯒꯤ ꯂꯝꯒꯤ ꯊꯣꯛꯂꯛꯄ ꯑꯩꯈꯣꯏꯒꯤ ꯑꯋꯥ ꯑꯅꯥ ꯃꯨꯟꯅ ꯈꯪꯕꯤꯕ ꯊꯕꯛꯇ ꯑꯣꯟꯊꯣꯛꯄꯤꯒꯗꯕ ꯔꯤꯖꯅꯦꯜ ꯄꯥꯔꯇꯤꯒꯨꯝꯕ ꯃꯇꯤꯡ ꯂꯩꯕ ꯄꯥꯝꯖꯩ ꯏꯁꯥꯅ ꯄꯥꯝꯖꯕ ꯂꯩꯉꯥꯛꯂꯣꯏ ꯂꯨꯆꯤꯡꯕ ꯑꯗꯨꯗꯤ ꯃꯌꯥꯝꯒꯤ ꯑꯋꯥ ꯃꯌꯥꯝꯒꯤ ꯑꯋꯥ ꯑꯅꯥ ꯈꯪꯕꯤꯕ ꯇꯥꯕꯤꯕ ꯌꯥꯔꯤꯃꯈꯩ ꯇꯧꯒꯟꯕ ꯂꯩ ꯂꯥꯏꯔꯕꯗ ꯊꯕꯛꯇ ꯑꯣꯟꯊꯣꯛꯄꯤꯕ ꯉꯝꯕ ꯊꯧꯅꯥ ꯂꯩꯕ ꯂꯥꯏꯁꯨ ꯈꯪꯕ ꯄꯥꯝꯖꯩ ꯑꯩꯅ ꯀꯔꯤꯒꯨꯝꯕ ꯂꯩꯉꯥꯛꯄꯒꯤ ꯃꯀꯣꯛ ꯎꯅꯕ ꯐꯪꯉꯕꯗꯤ ꯍꯧꯖꯤꯛ ꯐꯥꯎꯕ ꯃꯅꯤꯄꯨꯔꯒꯤ ꯏꯔꯥꯡ ꯂꯣꯏꯁꯤꯟꯗ꯭ꯔꯤꯕꯁꯤ ꯀꯔꯤꯒꯤꯅꯣ ꯑꯊꯨꯕꯗ ꯂꯣꯏꯁꯤꯟꯕ ꯄꯥꯝꯗꯕ꯭ꯔꯥ ꯍꯣꯠꯅꯕꯤꯗꯕ꯭ꯔꯥꯅ ꯀꯔꯤꯒꯤꯅꯣ ꯍꯪꯒꯅꯤ ꯍꯪꯅꯤꯡꯕꯗꯤ ꯌꯥꯝꯅ ꯂꯩ ꯍꯧꯖꯤꯛꯀꯤꯗꯤ ꯃꯁꯤꯈꯛꯇ ꯍꯪꯖꯔꯒꯦ